ꯅꯨꯡꯗꯪꯁꯦ ꯄꯥꯏꯕꯁꯨ ꯑꯩꯅ ꯅꯨꯡꯉꯥꯏ ꯅꯨꯡꯉꯥꯏ ꯌꯥꯝꯅꯁꯨ ꯅꯨꯡꯉꯥꯏꯇꯦ ꯑꯗꯨꯒ ꯁꯤꯖꯤꯟꯅꯕ ꯌꯥꯝ ꯅꯨꯡꯉꯥꯏꯇꯕ ꯄꯣꯠ ꯑꯃ ꯍꯥꯏꯕꯗꯨ ꯑꯣꯏꯌꯦ ꯃꯀꯣꯛꯇꯨꯁꯨ ꯃꯀꯣꯛꯀ ꯃꯁꯥꯒ ꯌꯥꯝꯅ ꯆꯥꯅꯗꯕ ꯌꯥꯝꯅ ꯍꯥꯏꯕꯗꯨ ꯑꯣꯏꯕꯅꯤꯅ ꯌꯥꯝ ꯁꯤꯖꯤꯟꯅꯕ ꯌꯥꯝ ꯅꯨꯡꯉꯥꯏꯇꯦ